ꯑꯩꯅ ꯊꯣꯡꯕ ꯂꯣꯟꯕꯒꯤ ꯃꯔꯝꯗ ꯏꯁꯥꯒꯤ ꯁꯤꯟꯐꯝ ꯑꯣꯏꯅꯗꯤ ꯇꯧꯒꯦꯅꯗꯤ ꯈꯟꯖꯈꯤꯗꯦ ꯑꯗꯨꯕꯨ ꯊꯣꯡꯕ ꯂꯣꯟꯕꯗꯤ ꯌꯥꯝꯅ ꯄꯥꯝꯖꯩ ꯏꯃꯨꯡ ꯃꯅꯨꯡꯗ ꯑꯗꯨꯝ ꯏꯁꯥꯒꯤ ꯀꯤꯠꯆꯟꯗ ꯏꯁꯥꯅ ꯑꯩꯒꯤ ꯏꯃꯨꯡ ꯃꯅꯨꯡ ꯆꯥꯅꯅꯕꯒꯤꯗꯃꯛꯇ ꯑꯗꯨꯝ ꯊꯣꯡꯕ ꯂꯣꯟꯕ ꯌꯥꯝ ꯇꯧꯖꯩ ꯑꯩ ꯁꯝꯅ ꯍꯥꯏꯔꯕꯗ ꯕꯤꯔꯌꯥꯅꯤ ꯊꯣꯡꯉꯦ ꯑꯩ ꯑꯍꯥꯟꯕꯗꯗꯤ ꯌꯨꯇꯨꯕꯇ ꯌꯦꯡꯂꯒ ꯇ꯭ꯔꯥꯏ ꯇꯧꯈꯤꯕꯅꯤ ꯑꯗꯨꯕꯨ ꯌꯥꯝꯅ ꯍꯥꯎꯋꯦꯅ ꯏꯃꯨꯡ ꯃꯅꯨꯡꯅꯁꯨ ꯑꯗꯨꯝ ꯍꯥꯏ ꯑꯗꯨꯗꯒꯤ ꯃꯊꯪ ꯃꯊꯪ ꯑꯗꯨꯝ ꯇꯧꯏ ꯕꯤꯔꯌꯥꯅꯤ ꯊꯣꯡꯕꯗ ꯆꯤꯀꯟ ꯌꯥꯝꯅ ꯑꯍꯥꯟꯕꯗꯗꯤ ꯌꯥꯝꯅ ꯇꯧꯖꯗ꯭ꯔꯦ ꯑꯩꯅ ꯕꯤꯔꯌꯥꯅꯤ ꯆꯦꯡ ꯕꯥꯁꯃꯥꯇꯤ ꯀꯦ ꯖꯤ ꯑꯃꯒꯤ ꯂꯧꯔꯦ ꯑꯗꯨꯒ ꯆꯤꯀꯟ ꯍꯥꯐ ꯀꯦ ꯖꯤ ꯂꯧꯔꯦ ꯑꯗꯨꯒ ꯊꯣꯡꯖꯈꯤ ꯊꯣꯡꯕꯗ ꯆꯤꯀꯟ ꯍꯥꯟꯅ ꯆꯥꯝꯊꯣꯛꯑꯦ ꯑꯗꯨꯒ ꯀꯩꯗꯧꯔꯦ ꯑꯩꯅ ꯆꯝꯄ꯭ꯔꯥ ꯂꯦꯃꯟ ꯁꯨꯝꯖꯤꯜꯂꯒ ꯊꯝꯂꯦ ꯄꯨꯡꯈꯥꯏ ꯑꯃꯔꯣꯝ ꯔꯣꯁ ꯇꯧꯔꯒ ꯊꯝꯂꯦ ꯑꯗꯨꯗꯒꯤ ꯆꯦꯡꯗꯤ ꯕꯥꯁꯃꯥꯇꯤꯗꯨ ꯇꯤꯡꯁꯤꯜꯂꯒ ꯊꯝꯂꯦ ꯇꯤꯡꯁꯤꯜꯂꯒ ꯊꯣꯡꯗ꯭ꯔꯤꯉꯩꯗ ꯇꯤꯡꯁꯤꯜꯂꯒ ꯍꯥꯟꯅ ꯊꯝꯃꯦ ꯑꯗꯨꯒ ꯆꯤꯀꯟ ꯍꯥꯟꯅ ꯊꯣꯡꯕ ꯍꯧꯔꯦ ꯆꯤꯀꯟ ꯊꯣꯡꯂꯕ ꯊꯣꯡꯂꯦ ꯊꯣꯡꯂꯒ ꯍꯥꯏꯐꯦꯠ ꯀꯨꯏꯅ ꯃꯤꯅꯠ ꯇꯔꯥ ꯇꯔꯥꯃꯉꯥꯃꯨꯛ ꯉꯧꯔꯕ ꯃꯇꯨꯡꯗ ꯑꯃꯨꯛ ꯆꯦꯡ ꯑꯃꯨꯛ ꯍꯥꯞꯄꯦ ꯆꯥꯝꯊꯣꯛꯂꯒ ꯇꯤꯡꯕ ꯆꯦꯡꯗꯣ ꯑꯃꯨꯛ ꯍꯥꯞꯆꯤꯜꯂꯦ ꯍꯥꯞꯆꯤꯜꯂꯒ ꯑꯃꯨꯛ ꯄꯨꯟꯅ ꯁꯧꯍꯜꯂꯦ ꯍꯥꯞꯅꯉꯥꯏ ꯁꯧꯍꯜꯂ ꯃꯇꯨꯡꯗ ꯑꯗꯨꯒ ꯁꯧꯒꯠꯂ ꯃꯇꯨꯡꯗ ꯌꯥꯏꯔꯒ ꯗꯝ ꯇꯧꯔꯒ ꯊꯝꯂꯦ ꯑꯗꯨꯒ ꯗꯝ ꯇꯧꯔꯕ ꯃꯇꯨꯡꯗ ꯂꯣꯏꯔꯒ ꯆꯥꯕꯗꯗꯤ ꯏꯃꯨꯡ ꯃꯅꯨꯡꯅ ꯌꯥꯝ ꯍꯥꯎꯑꯦꯅ ꯍꯥꯏ ꯑꯩꯁꯨ ꯌꯥꯝ ꯍꯔꯥꯎꯋꯦ ꯑꯗꯒꯤ ꯃꯊꯪꯗ ꯑꯗꯨꯝ ꯑꯇꯩ ꯑꯇꯩꯁꯨ ꯊꯣꯡꯕ ꯌꯥꯝ ꯒꯥꯖꯔ ꯍꯜꯂꯨꯋꯥ ꯊꯣꯡꯕ ꯊꯣꯡꯉꯦ ꯑꯩ ꯒꯥꯖꯔ ꯂꯧꯔꯦ ꯀꯦ ꯖꯤ ꯑꯃ ꯑꯗꯨꯒ ꯁꯪꯒꯣꯝ ꯂꯤꯇꯔ ꯑꯅꯤ ꯂꯧꯔꯒ ꯊꯣꯡꯖꯈꯤ ꯍꯥꯎꯋꯦ ꯌꯥꯝꯅ ꯍꯥꯏ ꯏꯃꯨꯡ ꯃꯅꯨꯡꯅꯁꯨ ꯑꯇꯩ ꯑꯇꯩꯁꯨ ꯌꯥꯝ ꯊꯣꯡꯈꯤ ꯑꯗꯨꯗꯨꯅ ꯁꯤ ꯑꯗꯨꯝ ꯌꯥꯝ ꯄꯥꯝꯖꯩ ꯑꯩ ꯏꯃꯨꯡ ꯃꯅꯨꯡꯗ ꯇꯧꯕꯗ